ꯍꯜꯂꯣ ꯁꯤꯒꯤꯁꯦ ꯄ꯭ꯔꯗꯛ ꯔꯤꯇꯟ ꯇꯧꯒꯅꯤ ꯍꯥꯏꯕꯗꯣ ꯑꯗꯨꯒꯤ ꯀꯣꯜ ꯇꯧꯖꯔꯛꯄꯅꯦ ꯑꯩꯗꯣ ꯍꯧꯖꯤꯛ ꯄ꯭ꯔꯗꯛ ꯗꯤꯂꯤꯕꯔ ꯇꯧꯔꯝꯕ ꯃꯐꯝꯗꯣ ꯑꯗꯨꯒꯤ ꯃꯈꯥꯗ ꯉꯥꯏ ꯂꯩꯔꯦ ꯑꯗꯣ ꯌꯥꯕꯨꯗꯤ ꯌꯥꯅꯤ ꯑꯗꯣ ꯌꯥꯝꯅ ꯂꯥꯞꯅ ꯂꯩꯇꯕ ꯑꯣꯏꯔꯗꯤ ꯑꯗꯨꯝ ꯍꯧꯖꯤꯛ ꯉꯥꯏꯕꯁꯨ ꯌꯥꯅꯤ ꯀꯩꯅꯣ ꯍꯥꯏꯕꯗ ꯁꯤ ꯑꯩꯒꯤ ꯂꯥꯁ ꯔꯤꯇꯟꯒꯤꯅꯦꯕ ꯑꯗꯨꯒꯤ ꯑꯗꯨꯝ ꯁꯤ ꯃꯊꯪ ꯂꯩꯇ꯭ꯔꯕꯅꯤꯅ ꯑꯗꯨꯝ ꯉꯥꯏꯔꯁꯨ ꯌꯥꯅꯤ ꯃꯤꯅꯠ ꯀꯌꯥꯃꯨꯛ ꯆꯪꯒꯗꯕ ꯑꯣꯏꯒꯦ ꯌꯥꯕꯨꯗꯤ ꯌꯥꯅꯤ ꯑꯗꯣ ꯁꯤꯅ ꯑꯔꯣꯏꯕ ꯑꯣꯏꯕꯁꯤꯗ ꯑꯗꯨꯝ ꯄꯤꯊꯣꯛꯅꯤꯡꯕ ꯄꯤꯊꯣꯛꯅꯤꯡꯗꯅ ꯇꯧꯕꯅꯦ ꯁꯤ ꯐꯤ ꯑꯃꯈꯛꯅꯦ ꯑꯗꯣ ꯑꯗꯨꯝ ꯂꯧꯍꯧꯔꯁꯨ ꯌꯥꯅꯤ ꯅꯠꯇ꯭ꯔꯒ ꯄꯤꯔꯝꯕ ꯌꯥꯕ ꯃꯤ ꯑꯃ ꯂꯩꯒꯗ꯭ꯔꯥ ꯅꯣꯏꯒꯤ ꯑꯥ ꯑꯥ ꯑꯥ ꯑꯥ ꯑꯥ ꯑꯥ ꯑꯗꯨꯗꯤ ꯍꯣꯏ ꯑꯗꯨꯗꯤ ꯈꯔ ꯐꯔꯛ ꯇꯥꯗꯧ ꯃꯥꯜꯂꯦ ꯍꯌꯦꯡꯁꯦ ꯄꯨꯡ ꯀꯌꯥ ꯍꯟꯕꯨꯗꯤ ꯌꯥꯅꯤ ꯍꯌꯦꯡ ꯑꯗꯨꯝ ꯂꯥꯛꯆꯒꯦ ꯑꯗꯣ ꯃꯇꯝꯗꯣ ꯍꯌꯦꯡꯒꯤ ꯍꯥꯏꯕꯤꯔꯛꯑꯗꯤ ꯍꯌꯦꯡꯁꯨ ꯍꯜꯂꯛꯄꯒꯤ ꯃꯇꯝꯗꯣ ꯍꯥꯏꯕꯤꯔꯛꯑꯗꯤ ꯈꯔ ꯐꯗꯧꯕ ꯑꯗꯨꯒꯤ ꯃꯇꯝꯗꯣ ꯂꯥꯛꯄ ꯌꯥꯅꯤꯅ ꯑꯗꯨꯗꯤ ꯑꯗꯨꯃꯥꯏꯅ ꯀꯣꯜ ꯇꯧꯕꯗꯣ ꯁꯤꯒꯤꯁꯦ ꯃꯣꯏꯒꯤ ꯑꯦꯃꯥꯖꯣꯟꯗꯒꯤ ꯑꯣꯏꯕꯅꯤꯅꯕꯀꯣ ꯃꯣꯏꯅ ꯅꯝꯕꯔꯗꯣ ꯄꯤꯊꯣꯛꯇꯦꯕ ꯀꯁꯇꯃꯔꯒꯤ ꯀꯩꯀꯥꯒꯤ ꯑꯗꯨꯒꯤ ꯃꯣꯏꯅ ꯄꯤꯕ ꯅꯝꯕꯔꯗꯨꯗ ꯑꯗꯨꯃ ꯗꯥꯏꯜ ꯇꯧꯔꯒ ꯁꯤꯒꯤꯁꯦ ꯇꯥꯕꯅꯤꯅ ꯅꯝꯕꯔꯗꯣ ꯈꯪꯗꯕ ꯁꯤꯁꯨ ꯑꯩꯒꯤ ꯑꯁꯦꯡꯕ ꯅꯝꯕꯔꯗꯨ ꯑꯣꯏꯔꯝꯃꯣꯏ ꯊꯣꯛꯏꯁꯦ ꯑꯥ ꯑꯥ ꯍꯣꯏ ꯍꯣꯏ ꯍꯣꯏ ꯐꯔꯦ ꯑꯗꯨ ꯑꯣꯏꯔꯗꯤ ꯁꯤꯒꯤ ꯃꯇꯝꯁꯦ ꯈꯔ ꯑꯗꯨꯝ ꯊꯦꯡꯉꯕꯅꯤꯅ ꯁꯤ ꯃꯇꯝꯁꯤꯗ ꯑꯩ ꯑꯗꯨꯝ ꯂꯥꯛꯅꯕ ꯇꯧꯔꯒꯦ ꯄꯣꯠꯇꯨ ꯂꯧꯕ ꯑꯣꯏꯅ ꯑꯥ ꯑꯥ ꯑꯥ

ꯑꯗꯨꯒꯤꯗꯣ ꯐꯔꯛ ꯇꯥꯔꯗꯕꯅꯤꯅ ꯅꯪꯅ ꯅꯁꯥꯒꯤ ꯑꯦꯀꯥꯎꯟꯗꯨꯗ ꯊꯥꯒꯠꯂꯤꯕ ꯍꯥꯏꯗꯤ ꯍꯧꯖꯤꯛꯀꯤ ꯄ꯭ꯂꯦꯠꯐꯣꯝꯗꯨꯗ ꯅꯪꯅ ꯊꯥꯒꯠꯂꯤꯕ ꯑꯦꯀꯥꯎꯟꯗꯣ ꯑꯗꯨ ꯁꯤꯜꯂꯒꯗꯤ ꯅꯨꯃꯤꯠ ꯉꯁꯤ ꯑꯗꯨꯝ ꯁꯤꯜꯂꯒꯗꯤ ꯔꯤꯇꯟ ꯇꯧꯗ꯭ꯔꯤꯉꯩꯗ ꯑꯗꯨꯒꯤ ꯑꯦꯀꯥꯎꯗꯨꯗ ꯑꯗꯨꯝ ꯄꯩꯁꯥꯗꯣ ꯆꯪꯉꯛꯄ ꯌꯥꯅꯤ ꯍꯣꯏ ꯍꯣꯏ ꯍꯣꯏ ꯍꯣꯏ ꯃꯥꯡꯕꯨꯗꯤ ꯃꯥꯡꯉꯣꯏ ꯑꯩꯁꯨ ꯃꯣꯏ ꯀꯝꯄꯅꯤꯗ ꯋꯥꯔꯤ ꯁꯥꯔ ꯌꯦꯡꯒꯦꯕ ꯃꯣꯏꯒꯤ ꯀꯦꯁ ꯑꯣꯟ ꯗꯤꯂꯤꯕꯔꯤ ꯇꯧꯈꯤꯕꯅꯤꯅ ꯄꯩꯁꯥꯗꯣ ꯑꯗ ꯄꯤꯈꯤꯕꯅꯤꯅ ꯄꯩꯁꯥꯗꯣ ꯑꯗꯨꯝ ꯍꯟꯗꯣꯛꯀꯗ꯭ꯔꯥ ꯍꯥꯏꯕ ꯑꯩ ꯑꯃꯇ ꯍꯪꯖꯔꯛꯀꯦ ꯑꯗꯨꯒ ꯀꯣꯟꯅ ꯑꯃꯨꯛꯀ ꯄꯥꯎ ꯐꯥꯎꯅꯔꯁꯤ ꯑꯗꯣ ꯍꯌꯦꯡꯕꯨꯗꯤ ꯑꯩ ꯄꯣꯠꯇꯨ ꯂꯧꯕ ꯂꯥꯛꯑꯒꯦ ꯅꯠꯇ꯭ꯔꯒ ꯍꯌꯦꯡꯁꯤ ꯂꯥꯛꯑꯅꯨ ꯍꯥꯏꯔꯣ ꯍꯣꯏ ꯍꯣꯏ ꯑꯗꯨ ꯇꯧꯔꯁꯦ ꯑꯗꯨ ꯑꯣꯏꯔꯗꯤ ꯊꯝꯖꯔꯒꯦ ꯊꯝꯃꯦ ꯊꯝꯃꯦ